ꯆꯍꯤꯒꯤ ꯍꯟꯗꯛꯀꯤ ꯚꯥꯔꯠꯀꯤ ꯏꯟꯇꯔꯇꯦꯟꯃꯦꯟꯒꯤ ꯑꯣꯏꯅ ꯏꯟꯗꯁꯇ꯭ꯔꯤꯗ ꯑꯍꯣꯡꯕ ꯂꯥꯛꯄꯖꯦ ꯇꯁꯦꯡꯅ ꯀꯩꯅꯣꯅ ꯕꯣꯂꯤꯋꯨꯠ ꯏꯟꯗꯁꯇ꯭ꯔꯤ ꯑꯗꯒꯤ ꯐꯤꯂꯝꯒꯤ ꯂꯥꯏꯟꯗ ꯊꯦꯇꯔ ꯃꯌꯥꯝꯖꯨ ꯊꯣꯂꯛꯑꯦ ꯑꯅꯧ ꯑꯅꯧꯕ ꯑꯦꯟꯇꯔꯇꯦꯟꯃꯦꯟ ꯑꯗꯒꯤ ꯑꯉꯥꯡꯁꯤꯡꯗꯖꯨ ꯅꯣꯂꯦꯁ ꯃꯌꯥꯝ ꯑꯃ ꯒꯦꯟ ꯇꯧꯋꯤ ꯌꯦꯡ ꯀꯥꯟꯅꯕ ꯀꯥꯟꯅꯗꯕ ꯃꯌꯥꯝ ꯑꯃ ꯑꯍꯣꯡꯕꯗꯤ ꯂꯥꯛꯑꯦ ꯐꯖ ꯐꯖꯕ ꯃꯨꯚꯤ ꯃꯌꯥꯝꯖꯨ ꯄꯨꯊꯣꯛꯑꯦ